ꯎꯝ ꯒꯥꯂꯥꯃꯥꯟꯒꯤ ꯄꯣꯠ ꯂꯩꯕ꯭ꯔꯣ ꯍꯥꯋꯥꯏꯒꯨꯝꯕ ꯑꯂꯨꯒꯨꯝꯕ ꯑꯗꯒꯤ ꯑꯥ ꯍꯥꯋꯥꯏ ꯀꯥꯡꯇꯛꯀꯨꯝꯕ ꯃꯨꯛꯁꯣꯔꯤꯒꯨꯝꯕ ꯑꯗꯒꯤ ꯆꯥꯅꯥ ꯆꯤꯟꯗꯨꯝꯕꯤꯒꯨꯝꯕ ꯑꯗꯒꯤ ꯉꯁꯥꯏꯒꯤ ꯀꯔꯤ ꯎꯝ ꯌꯥꯝꯒꯨꯝꯕ ꯑꯂꯨꯒꯨꯝꯕ ꯑꯂꯨꯁꯨ ꯑꯥ ꯎꯝ ꯑꯂꯨꯁꯦ ꯍꯥꯋꯥꯏꯁꯦ ꯃꯨꯛꯁꯣꯔꯤ ꯑꯣꯏꯅ ꯂꯧꯒꯦ ꯑꯩꯈꯣꯏꯁꯤ ꯏꯅꯦꯝꯕꯣꯛ ꯁꯨꯒꯔ ꯂꯩꯕꯅꯤꯅꯅꯦ ꯃꯨꯛꯁꯣꯔꯤ ꯑꯣꯏꯅ ꯂꯧꯒꯦꯕ ꯀꯦꯖꯤ ꯑꯃ ꯂꯧꯒꯦ ꯀꯦꯖꯤ ꯑꯃ ꯑꯥ ꯑꯂꯨꯁꯨ ꯀꯦꯖꯤ ꯑꯃ ꯂꯧꯔꯒꯦ ꯑꯗꯒꯤ ꯀꯦꯖꯤꯗ ꯀꯌꯥ ꯄꯤꯕꯒꯦꯕ ꯎꯝ ꯎꯝ ꯑꯂꯨꯗꯤ ꯎꯝ ꯎꯝ ꯑꯗꯒꯤ ꯑꯩꯈꯣꯏꯒꯤ ꯑꯥ ꯀꯔꯤꯁꯦ ꯎꯝ ꯍꯋꯥꯏ ꯃꯆꯤꯟ ꯇꯨꯝꯕꯤꯁꯦ ꯀꯦꯖꯤꯗ ꯀꯌꯥ ꯎꯝ ꯑꯗꯨ ꯍꯥꯋꯥꯏ ꯀꯥꯡꯇꯛꯅ ꯀꯌꯥ ꯎꯝ ꯑꯗꯒꯤ ꯍꯋꯥꯏ ꯑꯩꯈꯣꯏꯒꯤ ꯍꯥꯋꯥꯏ ꯑꯩꯈꯣꯏꯒꯤꯀꯔꯤ ꯍꯥꯏꯅꯤ ꯆꯥꯅꯥ ꯆꯥꯅꯥ ꯍꯥꯋꯥꯏꯗꯣ ꯃꯪꯒꯟꯗꯣ ꯃꯪꯒꯟꯗꯣ ꯑꯗꯨꯅ ꯀꯌꯥ ꯎꯝ ꯎꯝ ꯄꯥꯐꯣꯔꯁꯨ ꯌꯥꯎꯕ꯭ꯔꯣ ꯎꯝ ꯎꯝ ꯎꯝ ꯎꯝ ꯕꯣꯔꯤꯗꯨ ꯀꯦꯖꯤ ꯑꯅꯤ ꯂꯧꯒꯦ ꯑꯩꯈꯣꯏꯗꯤ ꯀꯥꯡꯍꯧ ꯌꯥꯝ ꯆꯥꯏꯌꯦꯕ ꯃꯪꯒꯜꯒ ꯑꯥ ꯑꯗꯨꯗꯨꯒ ꯉꯁꯥꯏꯒꯤ ꯀꯔꯤ ꯆꯦꯡꯁꯨ ꯂꯧꯒꯦ ꯆꯦꯡꯁꯨ ꯕꯦꯈꯥꯏ ꯑꯃ ꯂꯧꯔꯒꯦꯕ ꯀꯦꯖꯤꯗ ꯑꯗꯨ ꯕꯦꯈꯥꯏꯗ ꯀꯌꯥ ꯄꯤꯕꯒꯦꯕ ꯆꯦꯡꯁꯤ ꯕꯦꯈꯥꯏꯗ ꯑꯣ ꯑꯗꯨ ꯈꯖꯤꯛꯇꯪ ꯇꯥꯕ ꯌꯥꯔꯣꯏꯗ꯭ꯔꯣ ꯑꯩꯗꯤ ꯄꯣꯠꯁꯤ ꯂꯧꯕ ꯑꯩꯗꯤ ꯏꯆꯦ ꯄꯣꯠꯁꯤ ꯂꯧꯕ ꯃꯇꯝꯗ ꯉꯁꯥꯏꯒꯤ ꯌꯥꯝ ꯌꯥꯝ ꯂꯧꯁꯜꯂꯦꯕ ꯃꯔꯝꯗꯤ ꯃꯤ ꯂꯩꯖꯗꯕꯅꯤꯅ

ꯈꯨꯌꯧꯅꯩꯌꯦꯕ ꯃꯔꯝꯗꯤ ꯏꯊꯟꯇ ꯂꯩꯕꯅꯤꯅ ꯉꯥꯏꯍꯥꯛ ꯂꯩꯇ ꯑꯃ ꯋꯥꯠꯂꯦ ꯉꯥꯏꯍꯥꯛ ꯂꯩꯇ ꯑꯃ ꯋꯥꯠꯂꯦ ꯑꯗꯨ ꯆꯠꯄꯗꯨ ꯉꯁꯥꯏꯒꯤ ꯏꯃꯨꯡ ꯃꯅꯨꯡ ꯄꯨꯕꯅꯤꯅ ꯉꯁꯥꯏꯒꯤ ꯌꯥꯗꯕꯗꯣ ꯐꯔꯛ ꯇꯥꯕꯗꯣ ꯑꯗꯨꯅ ꯄꯣꯠꯁꯤ ꯌꯥꯝ ꯂꯧꯒꯗꯕꯅꯤꯅ ꯎꯝ ꯑꯗꯨꯗꯨ

ꯑꯣ ꯑꯗꯨꯗꯨꯒ ꯑꯩꯈꯣꯏꯒꯤ ꯀꯔꯤ ꯕꯤꯁꯀꯨꯠ ꯀꯔꯤ ꯀꯔꯤ ꯂꯩꯕ꯭ꯔꯣ ꯑꯩꯈꯣꯏ ꯁꯨꯒꯔꯒꯤ ꯅꯤꯎꯇ꯭ꯔꯤꯆꯣꯏꯁꯇꯣ ꯑꯥ ꯑꯥ ꯄꯦꯛꯀꯦꯠ ꯌꯥꯡꯈꯩ ꯄꯤꯕꯗꯣ ꯌꯥꯡꯈꯩ ꯄꯤꯕꯗꯣ ꯑꯗꯨ ꯇꯔꯥ ꯑꯃꯒ ꯂꯧꯒꯦ ꯎꯝ ꯑꯗꯨꯗꯨꯒ ꯑꯗꯨꯗꯨꯒ ꯍꯥꯋꯥꯏ ꯆꯦꯡꯋꯥꯏꯁꯨ ꯑꯗꯨꯝ

ꯑꯗꯒꯤ ꯎꯝ ꯑꯗꯒꯤ ꯑꯆꯥꯄꯣꯠꯇ ꯕꯤꯁꯀꯨꯠꯇꯅ ꯍꯧꯖꯤꯛꯀꯤ ꯅꯤꯎꯇ꯭ꯔꯤ ꯆꯣꯏꯁ ꯅꯠꯇꯕ ꯑꯩꯈꯣꯏꯒꯤ ꯇꯟꯒꯤ ꯇꯟ ꯑꯩꯈꯣꯏꯒꯤ ꯄꯞꯇꯣ ꯑꯊꯥꯕ ꯄꯞ ꯂꯨꯄꯥ ꯀꯨꯟꯊ꯭ꯔꯥ ꯄꯤꯕꯗꯣ ꯑꯗꯨ ꯄꯦꯀꯦꯠ ꯇꯔꯥ ꯑꯃꯒ ꯂꯧꯖꯒꯦꯕ ꯎꯝ ꯑꯗꯨꯗꯤ ꯄꯣꯠꯁꯤ ꯌꯥꯝ ꯂꯧꯔꯕꯅꯤꯅꯦ ꯏꯆꯦ ꯗꯤꯁꯀꯥꯎꯟꯗꯤ ꯈꯖꯤꯛꯇꯪ ꯇꯥꯕ ꯇꯥꯔꯦ ꯃꯔꯝꯗꯤ ꯑꯩꯗꯤ ꯄꯣꯠꯇꯤ ꯌꯥꯝ ꯂꯧꯒꯗꯕꯅꯤꯅ ꯎꯝ ꯍꯣꯏ ꯑꯗꯨꯕꯨꯗꯤ ꯄꯣꯠꯄꯨꯗꯤ ꯑꯥ ꯄꯣꯠꯄꯨꯗꯤ ꯑꯥ ꯄꯣꯠꯄꯨꯗꯤ ꯀꯌꯥ ꯉꯁꯥꯏꯒꯤ ꯌꯥꯝ ꯇꯣꯡꯕ ꯅꯠꯇꯕꯅꯤꯅ ꯒꯂꯥ ꯃꯥꯟꯒꯤꯅꯤꯅ ꯁꯤꯀꯤ ꯑꯅꯥ ꯇꯣꯡꯕꯅꯤꯅ ꯑꯩꯈꯣꯏꯁꯨ ꯈꯪꯉꯦꯕ ꯂꯩꯔꯕꯅꯤꯅ ꯑꯗꯨꯗꯤ ꯃꯔꯝꯗꯤ ꯗꯨꯀꯥꯟ ꯐꯝꯂꯝꯕꯅꯤꯅ ꯑꯩꯈꯣꯏꯁꯨ ꯈꯪꯉꯦꯕ ꯄꯣꯠꯀꯤ ꯃꯃꯟꯗꯣ ꯑꯗꯨ ꯍꯥꯏꯕꯗꯤ ꯄꯣꯠꯇꯨ ꯃꯌꯥꯝ ꯂꯧꯔꯕꯅꯤꯅ ꯈꯖꯤꯛꯇꯪ ꯇꯥꯊꯣꯛ ꯇꯥꯁꯤꯟ ꯍꯥꯏꯕ ꯑꯃ ꯂꯩꯗꯅ ꯈꯪꯅꯔꯕꯅꯤꯅ ꯑꯗꯨꯒꯤ ꯋꯥꯅꯤꯗ ꯑꯗꯨꯗꯨꯒ ꯉꯁꯥꯏꯒꯤ ꯀꯔꯤ ꯀꯔꯤ ꯎꯝ ꯀꯔꯤꯗꯣ ꯎꯝ ꯀꯔꯤꯌꯦꯕ ꯑꯂꯨ ꯑꯉꯥꯡꯕꯗꯣ ꯁꯨꯒꯔ ꯂꯩꯕꯅꯤꯅ ꯑꯗꯨꯗꯨꯅ ꯀꯦꯖꯤꯗ ꯀꯌꯥꯅꯣ

ꯎꯝ ꯎꯝ ꯆꯥꯎꯕ꯭ꯔꯣ ꯈꯔ ꯄꯤꯛꯄ꯭ꯔꯣ ꯆꯥꯎꯕ꯭ꯔꯣ ꯎꯝ ꯎꯝ ꯑꯣ ꯍꯣ ꯑꯣ ꯀꯥꯡꯍꯧꯁꯨ ꯆꯥꯕ ꯌꯥꯕ ꯑꯥ ꯏꯔꯣꯟꯕꯁꯨ ꯆꯥꯕ ꯌꯥꯕ ꯑꯗꯨꯝ ꯊꯣꯡꯉꯁꯨ ꯍꯥꯞꯄ ꯌꯥꯕꯗꯣ ꯎꯝ ꯎꯝ ꯑꯥ ꯇꯧꯅꯤꯡꯗꯦꯕ ꯎꯝ ꯀꯦꯖꯤ ꯐꯥꯗꯕ ꯀꯅꯥꯅ ꯑꯥ ꯀꯅꯥꯒꯨꯝꯕ ꯃꯤꯗꯤ ꯄꯩꯁꯥꯒꯤ ꯂꯩꯕꯅꯤ ꯀꯩꯁꯨ ꯀꯥꯏꯗꯦ ꯑꯩꯒꯤ ꯇꯣꯡꯖꯍꯧꯔꯒ ꯂꯣꯏꯔꯦ ꯑꯗꯨꯗꯨꯅ ꯍꯦꯟꯅ ꯂꯧꯍꯧꯔꯒ ꯂꯣꯏꯔꯦꯅ ꯉꯁꯥꯏꯒꯤ ꯀꯦꯖꯤꯁꯤ ꯐꯥꯗꯕꯗꯤ ꯌꯥꯎꯋꯦꯕ ꯑꯩꯅ ꯅꯣꯡꯃ ꯂꯩꯔꯨꯏꯌꯦꯕꯀꯣ ꯗꯨꯀꯥꯟ ꯑꯃꯗꯒꯤ ꯑꯩꯈꯣꯏꯒꯤ ꯁꯦꯔꯐꯂꯥ ꯂꯩꯌꯦꯕ ꯑꯗꯨꯗꯒꯤ ꯑꯣꯟꯕ ꯀꯥꯟꯗ ꯀꯦꯖꯤ ꯑꯣꯟꯕ ꯀꯥꯟꯗ ꯉꯁꯥꯏꯒꯤ ꯀꯦꯖꯤꯁꯤ ꯐꯥꯔꯝꯗ꯭ꯔꯦꯕ ꯑꯗꯨꯗ ꯑꯩꯅ ꯍꯥꯏꯔꯨꯕ ꯃꯇꯝꯗ ꯁꯨꯝ ꯈꯠꯅ ꯆꯩꯅꯕ ꯌꯥꯎꯅꯤ ꯑꯗꯨꯗꯤ ꯃꯥꯒꯤ ꯃꯥꯒꯤ ꯁꯔꯨꯛ ꯑꯣꯏꯖꯒꯅꯦꯅ ꯑꯗꯨꯝ ꯑꯩꯁꯦ ꯍꯥꯏꯖꯗ꯭ꯔꯦꯕ ꯑꯗꯨꯗꯨꯅ ꯗꯨꯀꯥꯟꯁꯦ ꯑꯃ ꯁꯤꯟꯗꯣꯛꯑꯦ ꯑꯗꯨꯗꯨꯒ ꯂꯧꯕꯅꯦꯕ ꯑꯗ ꯏꯆꯦꯒꯤ ꯉꯁꯥꯏꯒꯤ ꯑꯣꯟꯂꯥꯏꯟꯗ ꯇꯧꯔꯛꯄꯁꯤꯗ ꯉꯁꯥꯏꯒꯤ ꯏꯆꯦꯒꯤꯁꯤꯅ ꯍꯦꯟꯅ ꯐꯒꯗ꯭ꯔꯥ ꯍꯥꯏꯅ ꯇꯧꯖꯔꯛꯂꯤꯅꯦꯕ ꯎꯝ ꯎꯝ ꯑꯥ ꯃꯦꯁꯦꯁ ꯊꯥꯔꯛꯂꯒ ꯑꯗꯨꯝ ꯎꯝ ꯎꯝ ꯎꯝ ꯃꯥꯟꯅꯤ ꯌꯣꯜꯂꯤ ꯃꯈꯣꯏꯅ ꯃꯥꯟꯅꯤ ꯄꯣꯠꯇꯣ ꯍꯣꯏ ꯍꯣꯏ ꯇꯨꯡ ꯀꯣꯏꯅ ꯉꯁꯥꯏꯒꯤ ꯆꯠꯅꯅꯉꯥꯏ ꯄꯣꯠꯇꯣ ꯇꯧꯔꯤꯅꯦꯕ ꯏꯆꯦꯁꯨ ꯎꯝ ꯎꯝ ꯖꯤꯔꯥꯒꯗꯤ ꯌꯥꯎꯕ꯭ꯔꯣ ꯖꯤꯔꯥꯁꯨ ꯑꯥ ꯑꯗꯒꯤ ꯖꯤꯔꯥꯗ ꯑꯥ ꯖꯤꯔꯥꯗ ꯑꯩꯈꯣꯏꯒꯤ ꯑꯥ ꯑꯃꯨ ꯑꯃꯨꯕ ꯌꯥꯎꯕꯗꯣ ꯀꯔꯤꯌꯦꯕ ꯀꯔꯤꯅꯣꯃ ꯍꯥꯏꯕꯇꯥꯏꯅꯦ ꯃꯅꯝ ꯅꯨꯡꯁꯤꯕꯗꯣ ꯑꯥ ꯑꯗꯨ ꯑꯗꯨꯗꯨꯁꯨ ꯎꯝ ꯑꯗꯨꯗꯨ ꯌꯥꯎꯋꯦꯕ ꯑꯣ ꯐꯔꯦ ꯑꯗꯨꯗꯤ ꯖꯤꯔꯥꯁꯨ ꯑꯩꯈꯣꯏꯒꯤ ꯂꯣꯏꯊꯣꯛꯈ꯭ꯔꯕ ꯇꯥꯟꯖꯥꯁꯤꯗ ꯑꯗꯨꯗꯨꯅꯅꯤ ꯖꯤꯔꯥ ꯖꯤꯔꯥ ꯑꯩꯅ ꯂꯧꯒꯗꯕ ꯄꯣꯠꯁꯤ ꯀꯥꯎꯟꯠ ꯇꯧꯔꯛꯀꯦꯀꯣ ꯖꯤꯔꯥꯅꯦ ꯖꯤꯔꯥꯅꯦ ꯑꯂꯨꯅꯦ ꯑꯂꯨ ꯑꯉꯥꯡꯕꯅꯦ ꯑꯗꯒꯤ ꯆꯦꯡꯅꯦ ꯑꯗꯒꯤ ꯔꯁꯀꯤꯠ ꯑꯩꯈꯣꯏꯒꯤ ꯔꯁꯀꯤꯠꯇꯨꯅꯦ ꯅꯤꯎꯇ꯭ꯔꯤ ꯆꯣꯏꯁꯅꯦ ꯑꯗꯒꯤ ꯆꯦꯡ ꯕꯦꯈꯥꯏ ꯑꯃ ꯂꯩꯔꯕ ꯑꯗꯒꯤ ꯑꯂꯨ ꯀꯦꯖꯤ ꯑꯃ ꯂꯧꯔꯕ ꯑꯗꯒꯤ ꯑꯥ ꯍꯋꯥꯏꯁꯨ ꯀꯦꯖꯤ ꯑꯅꯤ ꯂꯧꯔꯒꯦ ꯍꯋꯥꯏ ꯃꯆꯤꯟ ꯇꯨꯝꯕꯤꯗꯣ ꯆꯅꯥꯗꯣ ꯑꯗꯨꯗꯣ ꯀꯦꯖꯤ ꯑꯅꯤ ꯂꯧꯔꯒꯦ ꯑꯗꯨꯗꯨꯒ ꯑꯥ ꯉꯁꯥꯏꯒꯤ ꯀꯔꯤ ꯀꯔꯤ ꯃꯨꯁꯣꯔꯤꯗꯣ ꯀꯦꯖꯤ ꯑꯅꯤ ꯂꯧꯔꯒꯦ ꯑꯗꯨꯗꯨꯒ ꯑꯥ ꯃꯪꯒꯜꯁꯨ ꯍꯥꯞꯄꯤꯔꯛꯇꯣꯏꯅꯤ ꯑꯗꯨꯗꯨꯒ ꯖꯤꯔꯥꯁꯨ ꯖꯤꯔꯥꯗꯨꯅ ꯀꯦꯖꯤ ꯑꯃ ꯑꯗꯨꯝ ꯂꯧꯔꯒꯦ ꯑꯥ ꯌꯥꯏ ꯌꯥꯏ ꯌꯥꯏ ꯅꯨꯡ ꯍꯋꯥꯏꯁꯨ ꯑꯗꯨꯒ ꯃꯆꯨꯁꯨ ꯄꯥꯝꯕ ꯃꯆꯨꯁꯨ ꯂꯣꯏꯊꯣꯛꯈ꯭ꯔꯕ ꯃꯆꯨ ꯑꯇꯛꯄ ꯑꯗꯒꯤ ꯖꯤꯔꯥ ꯃꯆꯨꯒ ꯃꯣꯔꯣꯛꯀ ꯃꯣꯔꯣꯛꯇꯨ ꯀꯦꯖꯤ ꯃꯈꯥꯏ ꯑꯃ ꯑꯗꯒꯤ ꯃꯆꯨꯅ ꯀꯦꯖꯤ ꯃꯈꯥꯏ ꯑꯃ ꯀꯦꯖꯤ ꯃꯈꯥꯏ ꯀꯦꯖꯤ ꯃꯈꯥꯏ ꯑꯗꯨ ꯄꯨꯂꯞ ꯑꯥ ꯑꯥꯎ ꯃꯣꯔꯣꯛꯁꯦ ꯃꯄꯨꯝꯅꯦ ꯑꯥ ꯑꯁꯨꯕꯅꯦ ꯃꯄꯨꯝꯗꯤ ꯇꯧꯕ ꯌꯥꯔꯣꯏ ꯑꯥ ꯃꯄꯨꯝꯗꯤ ꯑꯩ ꯈꯔ ꯂꯩꯖꯩꯌꯦꯕ ꯑꯗꯨꯗꯨꯅ ꯑꯁꯨꯕ ꯑꯣꯏꯅ ꯄꯤꯕꯤꯔꯛꯑꯣ ꯑꯥ ꯑꯥ ꯑꯥ ꯑꯥ ꯑꯗꯨ ꯄꯨꯂꯞ ꯉꯁꯥꯏꯒꯤ ꯀꯥꯜꯀꯨꯂꯦꯠꯇ ꯍꯣꯠꯂꯒ ꯉꯁꯥꯏꯒꯤ ꯄꯨꯂꯞ ꯑꯣꯏꯅ ꯃꯦꯁꯦꯁ ꯑꯣꯏꯅ ꯊꯥꯕꯤꯔꯛꯑꯣ ꯄꯣꯠꯁꯤꯡꯁꯨ ꯑꯩꯅ ꯍꯥꯏꯕꯁꯤꯡꯗꯣ ꯑꯥ ꯑꯥ ꯑꯥ ꯑꯥ ꯁꯤꯁꯦ ꯍꯣꯏ ꯁꯤ ꯅꯝꯕꯔꯁꯤꯗ ꯑꯗꯨꯝ ꯊꯥꯖꯔꯛꯑꯣ ꯍꯣꯏ ꯍꯣꯏ ꯑꯥ ꯑꯥ ꯎꯝ ꯍꯣꯏ ꯍꯣꯏ ꯎꯝ ꯍꯣꯏ ꯍꯣꯏ ꯑꯄꯥꯝ ꯑꯄꯥꯝꯕꯗꯣ ꯎꯝ ꯎꯝ

ꯎꯝ ꯎꯝ ꯎꯝ ꯑꯗꯨꯗꯨꯒ ꯑꯩꯅ ꯍꯧꯖꯤꯛ ꯑꯃꯨꯛꯀ ꯀꯥꯎꯍꯧꯔꯦꯅꯦ ꯑꯩꯁꯤ ꯑꯥ ꯀꯔꯤ ꯀꯔꯤ ꯀꯔꯤ ꯀꯔꯤꯑꯕ ꯀꯔꯤꯗꯨ ꯎꯝ ꯑꯩꯈꯣꯏꯒꯤ ꯀꯔꯤꯗꯣ ꯀꯔꯤ ꯍꯥꯏꯅꯤ ꯀꯔꯤ ꯀꯔꯤ ꯀꯔꯤ ꯀꯥꯎꯔꯦ ꯃꯃꯤꯡꯗꯣ ꯑꯥ ꯆꯤꯅꯤꯁꯨ ꯌꯥꯏ ꯆꯤꯅꯤ ꯆꯥ ꯃꯅꯥ ꯑꯗꯒꯤ ꯆꯤꯅꯤꯅꯦ ꯆꯥꯃꯅꯥꯅꯦ ꯑꯩꯈꯣꯏꯒꯤ ꯀꯥꯖꯨ ꯂꯩꯕ꯭ꯔꯥꯕ ꯀꯥꯖꯨꯅꯦꯕ ꯑꯩ ꯉꯁꯥꯏꯒꯩ ꯀꯥꯎꯔꯤꯁꯦ ꯀꯥꯖꯨꯗꯣ ꯕ꯭ꯔꯦꯟ ꯌꯥꯝ ꯐꯩꯌꯦꯕ ꯑꯉꯥꯡ ꯃꯈꯩꯒꯤ ꯄꯤꯖꯅꯤꯡꯕ ꯀꯥꯖꯨꯗꯣ ꯑꯥ ꯑꯣ ꯑꯗꯨꯗꯨꯒ ꯑꯦꯃꯥꯎꯟꯗꯨ ꯑꯗꯨꯝ ꯍꯥꯏꯔꯒ ꯉꯁꯥꯏꯒꯤ ꯐꯣꯟꯁꯤ ꯐꯣꯟ ꯁꯤꯒꯤꯁꯤꯗ ꯃꯦꯁꯦꯁ ꯑꯗꯨꯝ ꯊꯥꯔꯛꯑꯒ ꯄꯩꯁꯥꯗꯨꯁꯨ ꯑꯗꯨꯝ ꯊꯥꯔꯛꯑꯒꯦꯕ ꯑꯣ ꯐꯔꯦ ꯐꯔꯦ ꯑꯥ ꯍꯣꯏ ꯍꯣꯏ ꯊꯝꯃꯦ ꯊꯝꯃꯦ